ꯑꯥꯎ ꯍꯜꯂꯣ ꯑꯥꯎ ꯃꯥꯅꯤ ꯀꯅꯥ ꯑꯣ ꯑꯣ ꯀꯔꯤ ꯂꯩꯔꯒꯦ

ꯑꯁ ꯅꯤꯡꯊꯝ ꯊꯥꯅꯤꯅ ꯑꯍꯥꯎ ꯑꯍꯥꯎꯕ ꯆꯥꯔꯤꯑꯗꯨꯅꯤ ꯏꯪꯈꯣꯜꯁꯨ ꯏꯔꯥꯡ ꯂꯩꯗꯅ ꯄꯥꯛ ꯆꯠꯇꯔꯦꯅꯦ ꯇꯧꯔꯤꯁꯦ ꯆꯤꯡꯗꯒ ꯑꯣꯏꯔꯨꯕꯒ

ꯐꯗꯤꯒꯣꯝ ꯑꯥꯂꯨ ꯑꯥꯂꯨ ꯑꯥꯂꯨꯕꯨꯗꯤ ꯑꯥꯂꯨꯕꯨꯗꯤ ꯑꯥꯂꯨꯕꯨꯗꯤ ꯑꯥꯂꯨꯕꯨꯗꯤ ꯊꯥꯔꯤꯌꯦ ꯑꯥꯂꯨ ꯃꯛꯇ ꯈꯔ ꯊꯥꯔꯤ ꯌꯥꯝ ꯅꯍꯥꯟꯋꯥꯏ ꯃꯃꯥꯡꯗ ꯃꯌꯥꯝ ꯄꯥꯛꯇꯛꯅꯅ ꯊꯥꯕꯗꯨ ꯑꯣꯏꯗ꯭ꯔꯦꯗ ꯏꯔꯥꯡ ꯃꯔꯛꯅꯤꯅ ꯍꯌꯦꯡ ꯏꯔꯥꯡ ꯂꯩꯁꯤꯜꯂꯛꯑꯗꯤꯑꯗꯅ ꯕꯦꯔꯥ ꯀꯥꯔꯗꯤꯑꯗꯅ ꯎꯝ ꯏꯔꯥꯡꯁꯤ ꯈꯔ ꯅꯦꯝꯃ ꯎꯝ ꯏꯁꯤꯡ ꯅꯨꯡꯁꯤꯡꯕꯨꯗꯤ ꯅꯨꯡꯉꯥꯏꯕ ꯑꯗꯨꯝ ꯅꯨꯡꯉꯥꯏꯕꯒꯤꯗꯤ ꯑꯗꯒꯤ ꯑꯗꯨ ꯏꯔꯥꯡꯁꯤ ꯎꯝ ꯃꯌꯥꯝ ꯁꯦꯝꯅꯕꯅꯤ ꯑꯗꯨꯝ ꯑꯩ ꯌꯥꯝ ꯁꯦꯝꯃꯦ ꯑꯗꯨꯒꯤꯗꯤ ꯑꯣ ꯑꯣ ꯑꯣ ꯑꯩꯈꯣꯏꯁꯦ ꯑꯗꯨꯁꯨ ꯈꯜꯂꯤꯕꯅꯤꯅꯦ ꯀꯣꯟꯅ ꯍꯟꯗꯛꯀꯤ ꯗꯥꯎ ꯌꯥꯗ꯭ꯔꯦ ꯃꯊꯪꯗꯤ ꯐꯖꯅ ꯀꯟꯅ ꯍꯣꯠꯅꯔꯒ ꯄꯥꯛꯇꯛꯅꯅ ꯊꯥꯔꯒꯦ ꯈꯜꯂꯤꯅꯦ

ꯍꯩꯔꯣ ꯍꯩꯗꯤ ꯍꯩꯀꯨ ꯆꯣꯔꯐꯣꯟ ꯅꯣꯕꯥꯞꯁꯤ ꯑꯗꯨꯝ ꯄꯥꯜꯂꯤ ꯑꯗꯨꯝ ꯍꯩꯇꯨꯞꯁꯨ ꯍꯩꯇꯨꯞꯁꯨ ꯍꯩꯇꯨꯞꯇꯤ ꯍꯧꯗꯤ ꯍꯧꯋꯤ ꯄꯥꯟꯗ꯭ꯔꯤ ꯍꯟꯗꯛ ꯎꯝ ꯃꯍꯥꯎ ꯃꯃꯥꯡ ꯆꯤꯡ ꯃꯥꯏ ꯆꯤꯡ ꯆꯤꯡꯗꯨꯒꯤ ꯃꯈꯥ ꯄꯣꯟꯕꯩꯔꯥ ꯁꯦꯝ ꯃꯍꯥꯎ ꯂꯩ ꯂꯩꯇꯦ ꯌꯥꯝ ꯇꯧꯔꯤꯅꯦ ꯑꯗꯨꯅ ꯊꯥꯔꯨꯔꯒ ꯑꯃꯨꯛ ꯍꯥꯎꯋꯤꯒ ꯍꯥꯎꯇꯦꯒ ꯇꯧꯔꯗꯤ ꯀꯥꯟꯅꯗ꯭ꯔꯗꯤꯗꯅ ꯑꯗꯨꯒꯤꯁꯨ ꯈꯟꯕ

ꯈꯔ ꯈꯔ ꯊꯥꯖꯤꯜꯂ ꯌꯦꯡꯉꯨ ꯈꯔ ꯈꯔ ꯊꯥꯖꯤꯜꯂ ꯌꯦꯡꯉꯨ ꯌꯥꯗ꯭ꯔꯣ ꯈꯔ ꯈꯔ ꯊꯥꯖꯤꯜꯂꯗꯤ ꯆꯥꯕꯗꯗ ꯑꯣꯏꯔꯁꯨ ꯏꯃꯨꯡꯒꯤ ꯀꯩꯅꯣ ꯀꯩꯅꯣ ꯃꯦꯅꯦꯁ ꯇꯧꯔꯁꯨ

ꯎꯝ ꯏꯔꯥꯡꯁꯨ ꯂꯩꯕꯅꯤꯅ ꯃꯇꯝ ꯃꯇꯝꯁꯦ ꯑꯝꯇ ꯏꯟꯖꯥꯡ ꯅꯥꯄꯤꯒꯨꯝꯕ ꯀꯔꯤ ꯀꯔꯤ ꯊꯥꯕ ꯈꯣꯠꯄꯁꯨ ꯊꯋꯥꯏ ꯄꯥꯛ ꯌꯥꯎꯅꯗ꯭ꯔꯦꯅꯦ ꯍꯟꯗꯛ ꯆꯍꯤꯁꯦ ꯑꯗꯨꯅꯅꯤ ꯅꯠꯇ꯭ꯔꯗꯤ ꯃꯌꯥꯝ ꯃꯌꯥꯝ ꯊꯥꯔꯒ ꯄꯩꯁꯥ ꯏꯟꯀꯝ ꯈꯔ ꯈꯔ ꯂꯥꯛꯑꯒ ꯈꯔꯗꯁꯨ ꯀꯥꯟꯅꯖꯒꯗꯕ ꯍꯣꯏ ꯍꯣꯏ ꯍꯣꯏ ꯍꯣꯏ ꯍꯣꯏ ꯍꯣꯏ ꯐꯔꯦ ꯐꯔꯦ ꯑꯗꯨꯗꯤ ꯊꯝꯃꯒꯦ ꯊꯝꯃꯒꯦ